ꯑꯩꯗꯤ ꯑꯌꯥꯝꯕ ꯑꯩꯒꯤ ꯏꯁꯩ ꯁꯛꯄꯁꯦ ꯑꯩꯅ ꯀꯜꯆꯔ ꯇꯧꯕꯁꯦ ꯑꯩꯅ ꯋꯦꯟ ꯑꯥꯏ ꯋꯥꯁ ꯑꯂꯣꯟ ꯏꯟ ꯑꯦꯟ ꯅꯦꯆꯔ ꯑꯩꯒꯤ ꯏꯁꯩꯁꯦ ꯑꯌꯥꯝꯕ ꯅꯦꯆꯔꯗ ꯗꯤꯄꯦꯟ ꯇꯧꯋꯤ ꯑꯗꯨꯝ ꯑꯩꯒꯤ ꯑꯩꯒꯤ ꯃꯨꯠ ꯁ꯭ꯋꯤꯡ ꯇꯧꯕꯁꯦ ꯅꯦꯆꯔꯗ ꯑꯃ ꯁ꯭ꯋꯤꯡꯁ ꯇꯧꯋꯦ ꯌꯥꯝꯅ ꯀꯩꯅꯣ ꯇꯧꯋꯦ ꯏꯊꯟꯇ ꯂꯩꯕ ꯀꯥꯟꯗ ꯏꯁꯥ ꯏꯪ ꯆꯛꯄ ꯏꯁꯩꯁꯦ ꯑꯩꯉꯣꯟꯗ ꯌꯥꯝꯅ ꯐꯖꯩꯌꯦ ꯌꯥꯝ ꯍꯔꯥꯎꯖꯩꯌꯦ ꯑꯗꯨꯈꯛꯇꯅꯤ